ꯑꯩꯈꯣꯏ ꯁ꯭ꯋꯥꯏꯁꯤꯒꯤ ꯑꯣꯏꯅꯗꯤ ꯈ꯭ꯋꯥꯏꯗꯒꯤ ꯄꯣꯊꯣꯛ ꯂꯩꯕ ꯆꯥꯊꯣꯛ ꯄꯣꯊꯣꯛ ꯂꯩꯕ ꯃꯍꯩ ꯃꯔꯣꯡ ꯍꯥꯏꯔꯒꯗꯤ ꯐꯧꯁꯤ ꯐꯖꯅ ꯂꯩ ꯑꯗꯨꯕꯨ ꯐꯧꯗꯁꯨ ꯅꯠꯇꯦ ꯊꯥꯕꯗ ꯂꯩꯍꯥꯎꯁꯤ ꯌꯥꯝꯅ ꯂꯩꯍꯥꯎ ꯐꯕ ꯍꯥꯏꯒꯗ꯭ꯔꯥ ꯅꯠꯇ꯭ꯔꯒꯅ ꯏꯁꯤꯡ ꯅꯨꯡꯁꯤꯡ ꯏꯊꯩ ꯂꯧꯈꯣꯡ ꯃꯇꯤꯛ ꯆꯥꯕ ꯍꯥꯏꯒꯗ꯭ꯔꯥ ꯑꯗꯨꯅ ꯀꯣꯕꯤꯒꯨꯝꯕ ꯑꯗꯒꯤ ꯕꯤꯠꯔꯨꯠꯀꯨꯝꯕ ꯒꯖꯔꯒꯨꯝꯕ ꯈꯥꯃꯦꯟ ꯑꯁꯤꯟꯒꯨꯝꯕ ꯑꯗꯒꯤ ꯑꯂꯨ ꯁꯨꯝꯕ ꯌꯥꯝꯅ ꯊꯥꯅꯩ ꯃꯁꯤ ꯄꯣꯊꯣꯛ ꯌꯥꯝ ꯐꯪꯉꯤ ꯑꯩꯈꯣꯏ ꯁ꯭ꯋꯥꯏꯁꯤꯗꯤ ꯏꯁꯤꯡ ꯇꯧꯔꯦ ꯕꯔꯥꯕꯔ ꯑꯩꯈꯣꯏꯒꯤ ꯈꯣꯡꯁꯤꯗꯤ ꯕꯔꯥꯕꯔ ꯏꯁꯤꯡ ꯆꯦꯜꯂꯤ ꯆꯍꯤ ꯆꯨꯞꯄ ꯏꯁꯤꯡ ꯋꯥꯠꯇꯦ ꯑꯗꯨꯅ ꯖꯒꯥ ꯖꯒꯥꯗ ꯂꯩꯕ ꯐꯧ ꯑꯩꯈꯣꯏꯒꯤ ꯐꯧꯗ ꯅꯠꯇꯅ ꯐꯧ ꯊꯥꯕ ꯃꯇꯨꯡꯁꯤꯗꯁꯨ ꯑꯗꯨꯝ ꯑꯂꯨ ꯊꯥꯕ ꯑꯗꯨꯝꯕ ꯃꯌꯥꯝ ꯊꯥꯅꯩ ꯊꯥꯕꯁꯤ ꯄꯣꯊꯣꯛꯇꯤ ꯑꯗꯨꯝ ꯐꯪꯉꯤꯗ ꯄꯣꯊꯣꯛꯇꯤ ꯄꯣꯊꯣꯛꯇꯤ ꯑꯗꯨꯝ ꯐꯖꯅ ꯂꯩ ꯂꯩꯍꯥꯎ ꯂꯩꯕꯅꯁꯨ ꯑꯣꯏꯒꯅꯤ ꯑꯗꯨꯏ ꯃꯊꯛꯇ ꯏꯁꯤꯡꯁꯨ ꯋꯥꯠꯇꯕ ꯑꯗꯨꯒ ꯆꯥꯊꯣꯛ ꯄꯣꯊꯣꯛ ꯂꯩꯕꯁꯤꯗꯤ ꯑꯩꯈꯣꯏ ꯁ꯭ꯋꯥꯏꯒꯤ ꯂꯧꯉꯩꯁꯤꯗꯤ ꯑꯗꯨꯝ ꯑꯦꯕ꯭ꯔꯦꯖ ꯑꯣꯏꯅ ꯑꯌꯥꯝꯕ ꯊꯥꯕ ꯃꯇꯝꯁꯤꯗ ꯑꯗꯨꯝ ꯄꯣꯊꯣꯛ ꯑꯗꯨꯝ ꯑꯌꯥꯝꯕ ꯂꯩ ꯄꯣꯊꯣꯛ ꯑꯗꯨꯝ ꯐꯖꯅ ꯐꯪꯉꯤ